ꯂꯝꯕꯤꯒꯤ ꯐꯤꯕꯝ ꯐꯠꯇꯕ ꯆꯠꯊꯣꯛ ꯆꯠꯁꯤꯟ ꯇꯧꯕꯗ ꯊꯦꯡꯅꯈꯤꯕ ꯀꯦꯁ ꯑꯃꯈꯛ ꯂꯩꯈꯤ ꯂꯥꯁ ꯇꯥꯏꯝ ꯑꯩꯅ ꯕꯦꯛ ꯏꯟ ꯇꯨ ꯊꯥꯎꯖꯟ ꯑꯩꯠꯇꯤꯟ ꯍꯥꯏ ꯇꯥꯔꯦ ꯑꯩ ꯑꯃꯨꯛ ꯒꯨꯍꯥꯇꯤꯗ ꯑꯃꯨꯛ ꯆꯠꯂꯨꯏ ꯃꯈꯥꯗ ꯕꯥꯏ ꯔꯣꯠꯇ ꯆꯠꯄ ꯀꯥꯟꯗ ꯑꯩꯈꯣꯏꯒꯤ ꯕꯁꯇ ꯆꯠꯂꯦ ꯑꯗ ꯁꯤꯗꯒꯤ ꯏꯝꯐꯥꯜꯗꯒꯤꯅ ꯒꯨꯍꯥꯇꯤ ꯐꯥꯎꯕ ꯆꯠꯄꯁꯦ ꯂꯣꯏꯅꯃꯛ ꯑꯩꯈꯣꯏꯒꯤ ꯌꯥꯝꯅ ꯊꯤꯛ ꯑꯦꯟ ꯗꯦꯟꯁ ꯐꯣꯔꯦꯁꯀꯤ ꯇꯥꯏꯞꯇꯅꯦ ꯊꯧꯔꯤꯕ ꯂꯝꯕꯤ ꯔꯣꯠꯁꯤꯡꯁꯦ ꯆꯤꯡ ꯃꯊꯛꯇ ꯊꯧꯕꯅꯤꯅ ꯑꯗꯣ ꯑꯩꯅ ꯍꯜꯂꯛꯄ ꯃꯇꯝꯗ ꯂꯦꯟꯁꯂꯥꯏꯠ ꯀꯤ ꯇꯧꯕꯒꯤ ꯀꯦꯁ ꯑꯃ ꯊꯦꯡꯅꯩ ꯑꯗꯨꯅ ꯃꯔꯝ ꯑꯣꯏꯔꯒ ꯕꯁꯇꯣ ꯅꯣꯡꯃ ꯑꯃ ꯑꯗꯨꯗ ꯂꯩꯊꯕ ꯇꯥꯈꯤ ꯑꯗꯣ

ꯑꯗꯨꯅ ꯃꯔꯝ ꯑꯣꯏꯔꯒ ꯍꯦꯟꯅ ꯑꯩꯈꯣꯏꯒꯤ ꯃꯈꯥꯗ ꯆꯠꯄꯒꯤ ꯑꯋꯥꯕ ꯃꯥꯏꯌꯣꯛꯅꯕ ꯑꯃ ꯆꯥꯎꯅ ꯑꯩꯉꯣꯟꯗ ꯊꯦꯡꯅꯈꯤ ꯃꯁꯤ ꯄꯣꯔ ꯔꯣꯠ ꯀꯟꯗꯤꯁꯟ ꯍꯥꯏꯒꯗ꯭ꯔꯥ ꯑꯗꯨꯅ ꯃꯔꯝ ꯑꯣꯏꯔꯒ ꯅꯠꯇ꯭ꯔꯒ ꯅꯦꯆꯔꯦꯜ ꯀꯥꯂꯥꯃꯤꯇꯤꯁꯇ ꯆꯤꯡꯒꯗ꯭ꯔꯥ ꯑꯗꯨꯅ ꯃꯔꯝ ꯑꯣꯏꯔꯒ ꯁꯨꯃꯥꯏꯅ ꯗꯤꯁꯇꯔꯕꯦꯟꯁ ꯑꯃ ꯌꯥꯝꯅ ꯆꯥꯎꯅ ꯑꯩꯉꯣꯟꯗ ꯐꯪꯈꯤ ꯃꯁꯤꯅ ꯑꯋꯥꯕ ꯌꯥꯝ ꯆꯥꯎꯅ ꯄꯤꯈꯤ ꯍꯜꯂꯛꯄ ꯃꯇꯝꯗ ꯑꯩꯅ ꯍꯜꯂꯛꯅꯤꯡꯕ ꯇꯥꯏꯃꯤꯡꯗ ꯍꯜꯂꯛꯄ ꯉꯝꯈꯤꯗꯦ ꯑꯍꯤꯡ ꯑꯃ ꯂꯦꯛꯄ ꯇꯥꯈꯤ ꯃꯐꯝꯗꯨꯗ ꯑꯗꯨꯒ ꯅꯣꯡꯉꯥꯜꯂꯒ ꯑꯦꯚ꯭ꯔꯤꯊꯤꯡ ꯀ꯭ꯂꯤꯌꯥꯔ ꯇꯧꯔꯕ ꯃꯇꯨꯡꯗ ꯂꯝꯕꯤ ꯁꯦꯝꯃꯕ ꯃꯇꯨꯡꯗ ꯑꯃꯨꯛꯀ ꯑꯗꯨꯃꯥꯏꯅ ꯂꯥꯟꯊꯣꯔꯛꯑꯒ ꯌꯨꯝ ꯌꯧꯅꯕ ꯊꯧꯔꯛꯈꯤ ꯒꯥꯔꯤ